ꯑꯩꯈꯣꯏꯅ ꯀꯔꯤꯒꯨꯝꯕ ꯃꯇꯝꯗ ꯂꯣꯛ ꯊꯨꯡꯉꯛꯄ ꯃꯇꯝꯗ ꯏꯁꯤꯡꯗ ꯅꯣꯡꯃꯪꯈꯥ ꯍꯥꯞꯆꯤꯟꯗꯨꯅ ꯅꯣꯡꯃꯪꯈꯥ ꯍꯥꯏꯔꯤꯕ ꯄꯥꯝꯕꯤ ꯑꯁꯤꯒꯤ ꯃꯅꯥ ꯍꯦꯛꯑꯒ ꯐꯨꯠꯂꯒ ꯃꯅꯤꯟ ꯂꯧꯔꯒ ꯑꯩꯈꯣꯏꯒꯤ ꯀꯣꯛꯁꯤ ꯐꯤ ꯑꯃꯅ ꯈꯨꯝꯖꯤꯜꯂꯒ ꯏꯁꯇꯤꯝ ꯇꯧꯗꯨꯅ ꯇꯧꯔꯦ ꯃꯊꯪꯗ ꯂꯩꯄꯨꯡꯈꯥꯡ ꯍꯥꯏꯔꯤꯕ ꯄꯥꯝꯕꯤ ꯑꯁꯤꯗꯒꯤ ꯂꯩꯄꯨꯡꯈꯥꯡ ꯑꯁꯤ ꯍꯦꯛꯇꯨꯅ ꯈꯣꯍꯤꯒꯁꯨ ꯆꯥꯟꯅꯩ ꯈꯣꯍꯤꯒꯁꯨ ꯆꯥꯟꯅꯩ ꯑꯗꯨꯒ

ꯏꯁꯤꯡ ꯑꯁꯥꯕ ꯏꯁꯤꯡ ꯑꯁꯥꯕꯗ ꯍꯛꯆꯥꯡꯁꯤ ꯐꯨꯍꯟꯒꯅꯤ ꯏꯔꯨꯖꯊꯣꯛꯄꯤꯒꯅꯤ ꯅꯣꯡꯃꯪꯈꯥ ꯃꯍꯤꯅ ꯅꯣꯡꯃꯪꯈꯥ ꯃꯍꯤꯗꯨ ꯃꯩꯗ ꯕ꯭ꯔꯣꯡ ꯕ꯭ꯔꯣꯡ ꯁꯧꯍꯜꯂꯒ ꯏꯔꯨꯖꯊꯣꯛꯀꯅꯤ ꯏꯔꯨꯖꯊꯣꯛꯀꯅꯤ ꯑꯗꯒꯤ ꯐꯤ ꯑꯃꯣꯟꯕꯅ ꯍꯛꯆꯥꯡ ꯅꯥꯟꯊꯣꯛꯀꯅꯤ ꯅꯥꯟꯊꯣꯛꯀꯅꯤ ꯑꯁꯤꯅꯆꯤꯡꯕꯁꯤꯡꯁꯤ ꯇꯧꯒꯅꯤ